ꯍꯂꯣ

ꯍꯧꯖꯤꯛ ꯂꯥꯛꯑꯕꯣ ꯀꯔꯝꯀꯥꯟ ꯂꯥꯛꯏꯅꯣ ꯑꯣ ꯌꯥꯝ ꯐꯔꯦ ꯑꯩꯁꯨ ꯅꯪ ꯎꯅꯤꯡꯗꯅ ꯂꯩꯔꯝꯃꯤꯅꯦ ꯑꯩꯈꯣꯏꯗ ꯂꯥꯛꯄꯤꯌꯣ ꯑꯩꯈꯣꯏ ꯊꯧꯕꯥꯜ ꯕꯖꯥꯔꯗꯒꯤꯅꯦ ꯅꯪ ꯂꯥꯛ ꯑꯩ ꯉꯥꯏ ꯃꯥꯅꯦ ꯃꯥꯅꯦ ꯊꯧꯕꯥꯜ ꯕꯖꯥꯔ ꯍꯥꯏꯁꯦ ꯅꯪ ꯂꯥꯛꯄ ꯃꯇꯝꯗ ꯒꯥꯔꯤꯗ ꯑꯗꯨꯝ ꯍꯥꯏꯔꯒ ꯂꯥꯛꯑꯣ ꯑꯩ ꯑꯗꯨꯝ ꯉꯥꯏꯔꯝꯃꯒꯦ ꯍꯣꯏ ꯍꯣꯏ ꯑꯩ ꯒꯥꯔꯤ ꯄꯨꯔꯒ ꯅꯪ ꯂꯧꯕ ꯂꯥꯛꯆꯔꯒꯦ ꯌꯥꯏꯌꯦ ꯌꯥꯏꯌꯦ ꯇꯧꯁꯤ ꯍꯣꯏ ꯍꯣꯏ